ꯍꯜꯂꯣ ꯃꯔꯨꯞ ꯑꯩ ꯀꯣꯜꯀꯇꯥꯗꯒꯤ ꯗꯦꯜꯍꯤꯐꯥꯎꯕ ꯆꯠꯅꯉꯥꯏꯒꯤ ꯇ꯭ꯔꯦꯟ ꯇꯤꯛꯀꯦꯠ ꯑꯃ ꯀꯛꯄ ꯄꯥꯝꯃꯦ ꯑꯩꯒꯤ ꯄ꯭ꯔꯣꯃꯣ ꯀꯣꯠ ꯁꯤꯖꯤꯟꯅꯔꯒ ꯀꯃꯥꯏꯅ ꯄꯩꯁꯥꯁꯤ ꯇꯥꯝꯒꯦꯔ ꯃꯔꯨꯞꯅ ꯈꯪꯕꯤꯔꯗꯤ ꯃꯇꯦꯡ ꯄꯥꯡꯕꯤꯌꯣ